ꯑꯩꯈꯣꯏꯒꯤ ꯈꯨꯡꯒꯪꯁꯤꯗ ꯍꯧꯖꯤꯛ ꯌꯥꯝꯅ ꯈꯨꯗꯣꯡꯆꯥꯗꯕ ꯃꯌꯥꯝꯃ ꯂꯩ ꯃꯩ ꯏꯁꯤꯡꯁꯨ ꯅꯨꯡꯉꯥꯏꯇꯕꯅ ꯃꯩ ꯏꯁꯤꯡ ꯃꯩꯒꯤ ꯃꯩꯒꯤ ꯆꯥꯡ ꯌꯥꯝꯅ ꯋꯥꯠꯂꯛꯄ ꯃꯩꯁꯨ ꯂꯥꯛꯅꯤꯡ ꯃꯇꯝꯗ ꯂꯥꯛꯄ ꯃꯨꯠꯅꯤꯡ ꯃꯇꯝꯗ ꯃꯨꯠꯄ

ꯁꯔꯀꯥꯔꯔꯣꯝꯗꯁꯨ ꯍꯥꯏꯔꯨꯗꯦ ꯄꯥꯎꯗꯁꯨ ꯄꯥꯎ ꯅꯣꯡꯁꯨ ꯀꯔꯤꯝꯇ ꯇꯝꯃꯨꯗꯦ ꯄꯥꯎꯗꯁꯨ ꯀꯩꯗꯁꯨ ꯑꯗꯩꯗꯤ ꯅꯤꯎꯁꯄꯦꯄꯔꯗ ꯀꯩꯗꯁꯨ ꯔꯦꯗꯤꯑꯣꯗꯁꯨ ꯉꯁꯤ ꯐꯥꯎꯕ ꯀꯩꯝꯇ ꯍꯥꯞꯄꯨꯗꯦ ꯋꯥꯔꯁꯨ ꯈꯣꯠꯂꯁꯨ ꯁꯔꯀꯥꯔꯅꯁꯨ ꯌꯦꯡꯁꯤꯟ ꯁꯔꯀꯥꯔꯅꯁꯨ ꯌꯦꯡꯁꯤꯟꯕꯤꯗ꯭ꯔꯦ ꯍꯥꯏꯔꯨꯔꯁꯨ ꯍꯥꯏꯗꯤ ꯃꯣꯏ ꯍꯥꯏꯔꯨꯔꯁꯨ ꯃꯣꯏꯅ ꯇꯥꯕꯤꯗꯧꯕ ꯂꯩꯇ꯭ꯔꯦ ꯑꯗꯨꯅ ꯑꯩꯈꯣꯏꯅꯁꯨ ꯍꯥꯏꯔꯨꯗ꯭ꯔꯦ ꯈꯣꯠꯂꯨꯗ꯭ꯔꯦ ꯑꯩꯈꯣꯏ ꯑꯋꯥꯕ ꯃꯌꯥꯝ ꯑꯋꯥꯕ ꯀꯌꯥ ꯀꯌꯥ ꯃꯌꯥꯝ ꯊꯦꯡꯅꯩ ꯑꯗꯨꯕꯨ ꯑꯋꯥꯕ ꯃꯌꯥꯝ ꯑꯃ ꯊꯦꯡꯅꯕꯗꯣ ꯈꯔꯗꯤ ꯇꯥꯕꯤ ꯍꯧꯖꯤꯛ ꯃꯇꯝꯗꯗꯤ ꯇꯥꯕꯤꯗꯕꯁꯨ ꯂꯩꯇ꯭ꯔꯦ ꯇꯥꯔꯁꯨ ꯇꯥꯅꯤꯡꯉꯣꯏꯅ ꯑꯩꯈꯣꯏꯅ ꯑꯋꯥꯕ ꯂꯝꯕꯤ ꯂꯝꯕꯤ ꯅꯣꯡ ꯏꯁꯤꯡ ꯇꯥꯔꯛꯄ ꯃꯇꯝ ꯅꯣꯡ ꯏꯁꯤꯡ ꯇꯥꯔꯛ ꯃꯇꯝꯗ ꯂꯝꯕꯤ ꯅꯨꯡꯉꯥꯏꯇꯕ ꯑꯗꯨꯗꯩꯗꯤ ꯃꯩ ꯆꯥꯡ ꯅꯥꯏꯅ ꯅꯥꯏꯗꯕ ꯏꯁꯤꯡꯁꯨ ꯏꯁꯤꯡꯗ ꯐꯪꯕ ꯈꯨꯡꯒꯪꯁꯤꯗ ꯑꯋꯥꯕ ꯃꯌꯥꯝ ꯑꯃ ꯑꯩꯈꯣꯏꯅ ꯂꯩꯔꯤ ꯈꯣꯠꯂꯤ ꯑꯗꯨꯕꯨ ꯅꯣꯡ ꯏꯁꯤꯡ ꯇꯥꯔꯛ ꯃꯇꯝꯗꯁꯨ ꯂꯝꯕꯤ ꯆꯠꯊꯣꯛ ꯆꯠꯁꯤꯟꯗ ꯌꯥꯝꯅ ꯅꯨꯡꯉꯥꯏꯇ꯭ꯔꯦ ꯂꯩꯈꯣꯝꯅ ꯂꯝꯕꯤ ꯂꯝꯕꯤ ꯐꯠꯇꯕꯅ ꯑꯗꯨꯕꯨ ꯁꯔꯀꯥꯔꯒꯤ ꯃꯥꯏꯌꯣꯛꯇꯗꯤ ꯃꯣꯏꯅ ꯀꯌꯥ ꯌꯦꯡꯁꯤꯟꯕꯁꯤ ꯀꯌꯥꯝ ꯍꯥꯏꯗꯤ ꯋꯥꯠꯂꯤ ꯍꯥꯏꯗꯤ ꯌꯦꯡꯁꯤꯟꯍꯟꯅꯤꯡꯉꯤ ꯈꯣꯠꯍꯟꯅꯤꯡꯉꯦ ꯑꯗꯨꯕꯨ ꯌꯦꯡꯁꯤꯟꯗ꯭ꯔꯁꯨ ꯎꯄꯥꯏ ꯂꯩꯇꯦ ꯑꯩꯈꯣꯏꯅ ꯍꯥꯏꯗꯤ ꯍꯥꯏꯔꯨꯕ ꯉꯝꯗꯦ ꯔꯦꯗꯤꯑꯣꯗꯁꯨ ꯍꯥꯏꯔꯨꯗ꯭ꯔꯦ ꯑꯗꯩꯗꯤ ꯈꯕꯔꯗꯁꯨ ꯀꯩꯝꯇ ꯍꯥꯏꯔꯨꯕꯁꯨ ꯂꯩꯇꯦ ꯉꯁꯤ ꯐꯥꯎꯕ ꯑꯩꯈꯣꯏꯅ ꯋꯥꯔꯁꯨ ꯋꯥꯅ ꯀꯩꯇꯧꯔꯁꯨ ꯋꯥꯅ ꯍꯥꯏꯗꯤ ꯍꯥꯏꯗꯤ ꯑꯩꯈꯣꯏꯅ ꯀꯅꯥꯗꯁꯨ ꯄꯥꯎꯗꯁꯨ ꯍꯥꯏꯔꯨꯗ꯭ꯔꯦ ꯀꯩꯅꯣꯁꯨ ꯍꯥꯏꯔꯨꯗ꯭ꯔꯦ ꯑꯩꯈꯣꯏꯅ ꯑꯗꯨꯝ ꯇꯨꯃꯤꯟꯅ ꯂꯩꯁꯟꯅꯔꯦ ꯈꯣꯠꯁꯟꯅꯔꯦ ꯀꯔꯤꯝ ꯍꯥꯏꯗꯅ ꯈꯣꯠꯇꯅ ꯑꯩꯈꯣꯏꯅ ꯍꯥꯏꯔꯒꯁꯨ ꯌꯦꯡꯁꯤꯟꯕꯤꯗꯧ ꯂꯩꯇ꯭ꯔꯦ ꯑꯗꯨꯕꯨ ꯌꯦꯡꯁꯤꯟ ꯌꯦꯡꯕꯨꯗꯤ ꯌꯦꯡꯁꯤꯟꯍꯟꯅꯤꯡꯉꯤ ꯑꯗꯣ ꯀꯔꯤ ꯎꯄꯥꯏ ꯂꯩ ꯑꯩꯈꯣꯏꯅ ꯍꯥꯏꯗ꯭ꯔꯃꯤꯅ ꯑꯩꯈꯣꯏ ꯑꯗꯨꯝ ꯍꯥꯏꯗꯤ ꯇꯨꯃꯤꯟꯅ ꯂꯩꯁꯟꯅꯕ ꯇꯥꯕꯅꯦ ꯑꯩꯈꯣꯏꯅ ꯀꯔꯤ ꯑꯃꯨꯛ ꯍꯥꯏꯔꯨꯗꯣꯔꯤ ꯈꯣꯠꯂꯨꯗꯣꯔꯤ ꯑꯗꯨꯝ ꯇꯃꯤꯟꯅ ꯑꯗꯨꯝ ꯂꯩꯁꯟꯅ ꯇꯥꯕ ꯄꯥꯎꯗꯁꯨ ꯍꯥꯏꯔꯨꯗꯦ ꯀꯔꯤꯝꯇꯁꯨ ꯍꯥꯏꯔꯨꯗꯦ